ꯏꯆꯦ ꯅꯥꯎꯕꯤꯔꯣ ꯑꯣ ꯏꯆꯦ ꯀꯩꯅꯣ ꯋꯥꯏꯈꯣꯡꯒꯤ ꯀꯩꯅꯣ ꯅꯅꯥꯎꯗꯨꯅꯤꯅꯦ ꯉꯔꯥꯡ ꯅꯍꯥꯟ ꯐꯣꯟ ꯇꯧꯔꯛꯑꯝꯕꯗꯣ ꯑꯣ ꯑꯣ ꯏꯆꯦꯕꯨ ꯍꯧꯖꯤꯛꯁꯦ ꯀꯩꯅꯣꯗ ꯀꯩꯊꯦꯜ ꯊꯣꯛꯏ ꯅꯠꯇ꯭ꯔꯣ ꯑꯣ ꯑꯣ ꯏꯆꯦ ꯍꯥꯟꯅꯒꯤꯅꯦ ꯅꯍꯥꯟꯃꯨꯛ ꯁꯣꯏꯕꯨꯝ ꯂꯧꯕꯗꯣ ꯑꯗꯨꯝ ꯍꯥꯏꯅ ꯍꯟꯗꯛꯁꯨ ꯈꯔ ꯁꯣꯏꯕꯨꯝꯗꯨ ꯂꯧꯅꯤꯡꯕ ꯑꯗꯨ ꯏꯆꯦꯗꯒꯤꯅꯦ ꯁꯣꯏꯕꯨꯝꯗꯨ ꯄꯨꯂꯞ ꯄꯨꯟꯅ ꯈꯔ ꯂꯧꯅꯤꯡꯕꯒꯤ ꯐꯣꯟ ꯇꯧꯔꯛꯄꯅꯤꯅꯦ ꯁꯣꯏꯕꯨꯝꯁꯦ ꯈꯔ ꯌꯥꯝꯃꯦꯕꯀꯣ ꯀꯦꯖꯤ ꯌꯥꯡꯈꯩꯃꯨꯛ ꯂꯧꯗꯣꯏꯅꯦꯕ ꯄꯨꯟꯅ ꯑꯃꯨꯛ ꯊꯥꯈꯤꯗꯧꯕ ꯑꯣꯏꯕ ꯑꯗꯨꯗ ꯑꯗꯨ ꯁꯣꯏꯕꯨꯝꯁꯦ ꯑꯩꯅ ꯄꯥꯝꯃꯤꯁꯦ ꯍꯥꯏꯗꯤ ꯈꯔ ꯑꯔꯤꯕꯗꯣ ꯑꯗꯨ ꯑꯣꯏꯅꯗꯤ ꯄꯥꯝꯃꯤꯅꯦ ꯏꯆꯦ ꯑꯣ ꯑꯗꯨ ꯑꯩꯅ ꯄꯥꯝꯃꯤꯁꯤꯅ ꯑꯗꯨ ꯏꯆꯦ ꯑꯩꯅ ꯄꯥꯝꯃꯤꯁꯤꯅꯅꯦ ꯀꯦꯖꯤ ꯌꯥꯡꯈꯩ ꯃꯨꯛ ꯂꯧꯕꯁꯤ ꯑꯔꯤꯕꯗꯣ ꯑꯗꯨꯅ ꯈꯔ ꯅꯝꯅ ꯍꯥꯏꯕꯗꯤ ꯀꯨꯟꯊ꯭ꯔꯥ ꯀꯨꯟꯊ꯭ꯔꯥ ꯃꯉꯥ ꯃꯨꯛꯀꯤ ꯆꯥꯡ ꯑꯣꯏꯍꯜꯂꯒ ꯑꯅꯧꯕꯗꯨꯅ ꯈꯔ ꯍꯟꯊꯔꯒ ꯄꯥꯝꯃꯦꯕ ꯏꯆꯦꯒꯤ ꯂꯩꯔꯣꯏꯗꯕ꯭ꯔꯣ ꯑꯣ ꯍꯣꯏ ꯑꯗꯨꯗꯤꯅꯦ ꯀꯩꯅꯣꯒꯤꯗꯣ ꯏꯅꯦꯒꯤꯗꯣ ꯏꯅꯦ ꯃꯥꯅꯤꯇꯣꯝꯕꯤꯒꯤꯁꯨ ꯁꯣꯏꯕꯨꯝꯗꯣ ꯍꯥꯏꯗꯤ ꯑꯗꯨꯝ ꯀꯩꯅꯣꯒꯤ ꯍꯥꯏꯗꯤ ꯏꯆꯦꯒꯤ ꯁꯣꯏꯕꯨꯝꯒ ꯑꯗꯨꯝ ꯃꯍꯥꯎ ꯂꯩꯕ ꯅꯠꯇꯔꯣ ꯆꯞ ꯃꯥꯟꯅꯕ ꯅꯠꯇ꯭ꯔꯣ ꯑꯣ ꯍꯣꯏ ꯈꯔ ꯑꯍꯥꯎꯕꯁꯨ ꯄꯥꯝꯕ ꯑꯩꯈꯣꯏꯗꯨ ꯍꯥꯏꯗꯤ ꯌꯣꯟꯕꯗꯣ ꯃꯣꯏꯒꯤꯁꯨ ꯃꯤꯒꯤ ꯍꯥꯏꯗꯤ ꯑꯩꯈꯣꯏꯅ ꯁꯨꯝ ꯈꯨꯠꯊꯥꯡ ꯇꯧꯔꯒ ꯑꯃꯨꯛ ꯌꯣꯟꯈꯤꯗꯧꯕꯅꯦꯕ ꯑꯗ ꯃꯤꯅ ꯑꯍꯥꯎꯕ ꯍꯥꯏꯗꯤ ꯁꯨꯝ ꯄꯥꯝꯃꯤ ꯈꯣꯠꯂꯦ ꯀꯩꯗꯧꯋꯦ ꯃꯃꯟ ꯀꯌꯥ ꯀꯌꯥꯃꯨꯛ ꯏꯃꯥ ꯄꯨꯔꯥ ꯑꯗꯨꯗꯤ ꯍꯦꯟꯒꯠꯗꯔꯦꯅꯦ ꯎꯝ ꯑꯩꯅꯅꯦ ꯑꯩꯅ ꯀꯦꯖꯤ ꯃꯌꯥꯝ ꯂꯧꯒꯦꯒ ꯍꯥꯏꯕꯁꯤꯕꯨ ꯉꯝꯗꯣꯏꯕ ꯇꯧꯔꯤꯁꯦ ꯍꯣꯏ ꯏꯆꯦ ꯑꯗꯨ ꯃꯌꯥꯝ ꯂꯧꯗꯣꯏꯅꯤꯅ ꯈꯔ ꯇꯥꯊꯣꯛ ꯇꯥꯁꯤꯟ ꯇꯧꯕꯅꯦ ꯑꯗꯨꯗ ꯃꯩꯗ ꯁꯥꯕꯗꯣ ꯈꯔ ꯇꯥꯔꯣꯏꯗ꯭ꯔꯣ ꯏꯆꯦ ꯑꯩꯁꯤ ꯉꯁꯤ ꯍꯌꯦꯡꯗꯤ ꯉꯝꯃꯔꯣꯏꯕꯀꯣ ꯍꯪꯆꯤꯠꯇꯨ ꯂꯥꯛꯀꯦꯅ ꯈꯜꯂꯤ ꯑꯗꯣ ꯍꯪꯆꯤꯠꯁꯤ ꯂꯥꯛꯄꯗꯣ ꯑꯗꯨ ꯏꯆꯦꯅ ꯁꯣꯏꯕꯨꯝꯗꯣ ꯑꯗꯨꯝ ꯏꯆꯦꯒꯤꯅꯦ ꯍꯥꯏꯗꯤ ꯌꯨꯝꯗ ꯑꯗꯨꯝ ꯊꯝꯕꯤꯔꯝꯃꯣꯅꯦ ꯀꯦꯖꯤ ꯌꯥꯡꯈꯩꯗꯣ ꯑꯩ ꯌꯨꯝꯗ ꯑꯣꯏꯅ ꯂꯥꯛꯂꯒꯦ ꯏꯆꯦ ꯍꯣꯏ ꯑꯗꯣ ꯏꯆꯦ ꯀꯩꯅꯣꯗꯨ ꯌꯥꯏꯈꯣꯡ ꯕꯣꯔꯥꯗꯣ ꯑꯩ ꯏꯆꯦꯅ ꯂꯩꯔꯒ ꯍꯥꯏꯗꯤ ꯄꯨꯔꯛꯑꯒꯦ ꯑꯗꯣ ꯍꯣꯏ ꯏꯆꯦ ꯑꯗꯨ ꯀꯩꯅꯣꯅꯤꯀꯣ ꯏꯆꯦꯒꯤ ꯑꯅꯧꯕꯗꯨ ꯅꯠꯇꯦꯀꯣ ꯑꯔꯤꯕꯗꯨꯅꯤꯀꯣ ꯑꯃꯨꯛ ꯀꯥꯎꯅꯤ ꯍꯥꯏꯗꯤ ꯑꯅꯧꯕ ꯉꯥꯛꯇ ꯑꯃꯨꯛ ꯇꯧꯁꯤꯜꯂꯝꯅꯤ ꯏꯆꯦ ꯍꯣꯏ ꯈꯔ ꯍꯥꯎꯕ ꯅꯍꯥꯟꯒꯤ ꯆꯥꯡꯗ ꯑꯣꯏꯔꯁꯨ ꯑꯍꯥꯎꯕ ꯍꯣꯏ ꯏꯆꯦ ꯑꯗꯨ ꯇꯣꯉꯥꯟ ꯇꯣꯉꯥꯟꯅꯅꯦ ꯍꯥꯏꯗꯤ ꯀꯦꯖꯤꯗꯣ ꯍꯥꯏꯕꯗꯤ ꯑꯣꯜꯂꯒ ꯊꯝꯕꯤꯔꯝꯃꯣꯅꯦ ꯏꯆꯦꯅꯥ ꯍꯥꯏꯗꯤ ꯀꯦꯖꯤ ꯌꯥꯡꯈꯩꯃꯨꯛꯇꯣ ꯑꯔꯤꯕ ꯑꯅꯧꯕꯗꯣ ꯑꯗꯨꯒ ꯍꯥꯏꯗꯤ ꯑꯩ ꯍꯌꯦꯡ ꯑꯗꯨꯝ ꯂꯥꯛꯄꯗꯣ ꯑꯩꯁꯤ ꯏꯆꯦ ꯉꯁꯤ ꯍꯌꯦꯡꯁꯦ ꯁꯤꯗꯤ ꯉꯝꯗꯣꯏ ꯃꯥꯟꯗꯦꯕꯀꯣ ꯍꯪꯆꯤꯠꯁꯦ ꯈꯔ ꯉꯟꯅ ꯂꯥꯛꯀꯦꯗꯤ ꯈꯜꯂꯤꯑꯕ ꯑꯗꯣ ꯑꯩ ꯂꯥꯛꯄꯒꯤꯗꯅꯦ ꯏꯆꯦꯗꯅꯦ ꯑꯗꯨꯝ ꯐꯣꯟ ꯇꯧꯔꯛꯑꯒꯦ ꯏꯆꯦ ꯆꯠꯊꯣꯛꯑꯣꯏ ꯍꯥꯏꯗꯤ ꯍꯪꯆꯤꯠꯇꯣ ꯂꯩꯗꯧꯕ ꯅꯠꯇ꯭ꯔꯣ ꯌꯨꯝꯗ ꯑꯗꯨꯝ ꯍꯣꯏ ꯍꯣꯏ ꯑꯗꯨꯗꯤ ꯏꯆꯦ ꯑꯩ ꯌꯨꯝꯗ ꯑꯗꯨꯝ ꯀꯣꯛ ꯆꯪꯉꯛꯑꯒꯦꯀꯣ ꯑꯗꯨꯒ ꯑꯗꯨꯝ ꯂꯧꯔꯒꯦ ꯎꯝ ꯍꯣꯏ ꯍꯣꯏ ꯑꯗꯨꯗꯤ ꯏꯆꯦ ꯊꯝꯃꯒꯦꯀꯣ ꯍꯌꯦꯡꯃꯨꯛ ꯂꯥꯛꯀꯥꯟꯗ